ꯑꯩꯅ ꯑꯩꯈꯣꯏꯒꯤ ꯍꯩꯀꯣꯜꯗ ꯊꯥꯔꯤꯕ ꯍꯩꯁꯤꯡ ꯑꯁꯤ ꯃꯐꯝ ꯑꯗꯨ ꯐꯖꯅ ꯂꯨ ꯅꯥꯟꯅ ꯊꯝꯃꯒ ꯇꯧꯔꯕ ꯃꯇꯨꯡꯗ ꯆꯥꯔꯥ ꯂꯧꯔꯦ ꯑꯗꯨꯒ ꯐꯖꯅ ꯊꯥꯔꯕ ꯃꯇꯨꯡꯗ ꯍꯥꯔ ꯂꯩꯔꯒ ꯍꯥꯞꯇꯦ ꯑꯩꯅ ꯁꯦꯝꯖꯕ ꯌꯨꯝꯒꯤ ꯐꯠꯇ ꯍꯥꯎꯊꯤꯅ ꯇꯨꯡꯁꯤꯜꯂꯒ ꯊꯝꯕ ꯑꯗꯨꯅ ꯍꯥꯔ ꯑꯣꯜꯂꯛꯄꯗꯨꯅ ꯑꯩꯅ ꯍꯥꯔ ꯑꯣꯏꯅ ꯍꯥꯞꯄꯤ ꯑꯗꯨꯅ ꯍꯥꯔ ꯆꯥꯏꯔꯒꯁꯨ ꯆꯥꯕ ꯌꯥꯏ ꯑꯣꯔꯒꯥꯅꯤꯛ ꯉꯥꯛꯇꯅꯤ ꯂꯩꯁꯤꯡꯗꯁꯨ ꯑꯗꯒꯤ ꯐ꯭ꯔꯨꯠꯁꯇꯁꯨ ꯂꯣꯏꯅ ꯍꯥꯞꯄꯤ ꯑꯗꯨꯒ ꯆꯥꯕ ꯊꯛꯄꯗꯁꯨ ꯍꯛꯆꯥꯡꯗ ꯀꯥꯟꯅꯅꯩ ꯍꯥꯏ ꯑꯗꯨꯅ ꯑꯦꯟꯁꯥꯡ ꯃꯩꯁꯥꯡ ꯁꯦꯝꯕꯒꯤ ꯏꯃꯨꯡꯒꯤ ꯑꯃꯣꯠ ꯑꯀꯥꯏ ꯍꯨꯟꯗꯣꯛꯇꯕꯤꯗ ꯄꯥꯇ꯭ꯔ ꯑꯃꯗ ꯇꯨꯡꯁꯤꯜꯂꯒ ꯃꯈꯨꯝ ꯈꯨꯝꯖꯤꯜꯂꯒ ꯊꯥ ꯑꯃꯔꯣꯝ ꯊꯝꯂꯕ ꯃꯇꯨꯡꯗ ꯍꯩ ꯂꯩꯒꯤ ꯃꯈꯣꯡꯗ ꯆꯥꯏꯁꯤꯟꯗꯨꯅ ꯍꯩ ꯂꯩ ꯑꯗꯨ ꯐꯖꯅ ꯍꯧꯍꯜꯂꯕ ꯃꯇꯨꯡꯗ ꯑꯩꯈꯣꯏꯅ ꯁꯤꯖꯤꯟꯅꯩ